ꯏꯁꯥꯒꯤ ꯑꯣꯏꯕ ꯃꯔꯨ ꯑꯣꯏꯕ ꯐꯤ ꯂꯣꯟꯕꯒꯤ ꯄꯣꯠꯆꯥꯛꯁꯤꯡ ꯈꯨꯠꯂꯥꯏꯁꯤꯡ ꯂꯪꯁꯤꯡ ꯁꯥꯃꯇꯨ ꯂꯪ ꯃꯦꯆꯤꯟꯁꯤꯡ ꯈꯔꯗꯨ ꯈꯔꯗꯤ ꯑꯩꯈꯣꯏꯒꯤ ꯀꯣꯟ ꯀꯣꯟ ꯑꯗꯒꯤ ꯄꯥꯉꯟꯗꯦꯝ ꯐꯩꯅꯕ ꯑꯗꯒꯤ ꯂꯪ ꯕꯥꯔ ꯍꯥꯏꯔꯤꯕꯁꯤꯡꯁꯤ ꯑꯩꯈꯣꯏꯒꯤ ꯄꯣꯠꯆꯥꯏꯁꯤꯡ ꯑꯃꯅꯤ ꯑꯃꯁꯨꯡ ꯃꯁꯤꯒꯤ ꯃꯊꯛꯇ ꯐꯤꯅꯥ ꯑꯗꯒꯤ ꯈꯕꯔ ꯃꯌꯥꯝ ꯆꯪꯏ ꯍꯥꯏꯔꯤꯕ ꯑꯁꯤꯗ ꯍꯦꯟꯅ ꯐꯅꯕꯒꯤꯗꯃꯛꯇ ꯑꯐꯕ ꯑꯣꯏꯅꯕꯒꯤꯗꯃꯛꯇ ꯑꯍꯦꯟꯕ ꯂꯩꯕ ꯄꯥꯝꯃꯤꯁꯤ ꯀꯔꯤ ꯀꯔꯤꯅꯣ ꯍꯥꯏꯕ ꯃꯇꯝꯗ ꯑꯩꯈꯣꯏ ꯆꯤꯌꯥꯔ ꯂꯩꯕ ꯄꯥꯝꯃꯤ ꯐꯤ ꯑꯐꯕ ꯂꯩꯕ ꯄꯥꯝꯃꯤ ꯂꯪ ꯑꯗꯒꯤ ꯄꯥꯉꯟꯗꯦꯝ ꯑꯗꯨꯒ ꯑꯩꯈꯣꯏꯒꯤ ꯃꯛꯀꯦꯠ